ꯎꯝ ꯏꯅꯦ ꯀꯩꯅꯣ ꯁꯣꯏꯄꯨꯝꯗꯣ ꯑꯩ ꯃꯃꯥꯡꯒꯤ ꯌꯦꯡꯕꯗꯣ ꯑꯗꯣ ꯉꯁꯤꯁꯨ ꯑꯗꯨꯝ ꯍꯥꯏꯗꯤ ꯌꯣꯟꯅꯉꯥꯏ ꯗꯨꯀꯥꯟꯅꯨꯡꯗ ꯊꯥꯅꯉꯥꯏ ꯌꯦꯡꯒꯦꯅ ꯍꯣꯏ ꯃꯥꯅꯦ ꯑꯗꯣ ꯍꯧꯖꯤꯛꯁꯤ ꯍꯥꯏꯗꯤ ꯀꯛꯆꯤꯡ ꯕꯥꯖꯥꯔꯁꯤ ꯀꯃꯥꯏ ꯇꯧꯔꯤꯒꯦ ꯑꯗꯨꯝ ꯐꯖꯅ ꯑꯗꯨꯝ ꯄꯣꯠ ꯁꯤꯠꯂꯤꯕ꯭ꯔꯣ

ꯑꯗꯣ ꯃꯤ ꯂꯥꯛꯄꯩ ꯆꯥꯡꯗꯤ ꯑꯗꯨꯝ ꯍꯟꯊꯔꯝꯃꯅꯤꯀꯣ ꯎꯝ ꯀꯩꯅꯣ ꯑꯗꯣ ꯍꯥꯏꯗꯤ ꯁꯣꯏꯄꯨꯝꯁꯦ ꯑꯗꯨꯝ ꯍꯥꯏꯗꯤ ꯑꯔꯤꯕ ꯑꯅꯧꯕ ꯑꯗꯨꯝ ꯃꯈꯟ ꯑꯗꯣ ꯍꯧꯖꯤꯛ ꯑꯅꯧꯕꯕꯨꯗꯤ ꯑꯗꯨꯝꯃꯛ ꯑꯗꯨꯝ ꯀꯌꯥ ꯂꯩꯔꯤꯒꯦ ꯑꯗꯨꯝ ꯈꯔ ꯑꯗꯨꯝ ꯀꯦꯖꯤ ꯃꯉꯥ ꯇꯔꯨꯛ ꯌꯣꯟꯕꯒꯤ ꯂꯧꯗꯣꯏꯅꯦꯕ ꯎꯝ ꯎꯝ ꯎꯝ ꯀꯩꯅꯣꯒꯤ ꯁꯤꯒꯤ ꯑꯃ ꯑꯔꯤꯕ ꯑꯗꯨꯝ ꯈꯔ ꯀꯩꯅꯣꯗꯣ ꯑꯀꯨꯞꯄꯁꯦ ꯁꯤꯒꯨꯝꯕꯁꯤꯅ ꯑꯗꯨ ꯀꯩꯅꯣ ꯇꯧꯒꯦ ꯍꯣꯏ ꯁꯤꯁꯨ ꯂꯧꯒꯦ ꯑꯗꯣ ꯑꯗꯩ ꯑꯗꯨꯝ ꯈꯔ ꯑꯔꯤꯕꯗꯣ ꯑꯔꯤꯕꯁꯦ ꯁꯤꯁꯨ ꯑꯗꯨꯝ ꯈꯔ ꯑꯗꯨꯝ ꯌꯦꯡꯈꯤꯒꯦ ꯑꯗꯨꯝ ꯀꯦꯖꯤ ꯁꯤꯗꯁꯨ ꯀꯦꯖꯤ ꯑꯅꯤꯒꯨꯝꯕ ꯑꯗꯨꯝ ꯍꯥꯞꯄꯤꯔꯛꯑꯣ ꯑꯗꯨ ꯑꯗꯨꯝ ꯍꯣꯏ ꯀꯦꯅꯣ ꯁꯤꯒꯤ ꯃꯣꯏ ꯀꯛꯆꯤꯡ ꯕꯣꯔꯥꯁꯦ ꯁꯤꯁꯨ ꯑꯗꯨꯝ ꯀꯩꯅꯣ ꯑꯗꯨꯝ ꯍꯥꯏꯗꯤ ꯑꯗꯨꯝ ꯌꯣꯟꯗꯣꯏꯅꯤꯅ ꯑꯗꯨꯝ ꯅꯣꯏꯅ ꯑꯗꯨꯝ ꯈꯔ ꯌꯦꯡꯂꯒ ꯑꯗꯨꯝ ꯄꯤꯕꯤꯔꯛꯑꯣ ꯑꯗꯣ ꯁꯤꯁꯨ ꯑꯗꯨꯝ ꯀꯩꯅꯣ ꯇꯧꯔꯒ ꯑꯗꯨꯝ ꯁꯤꯁꯨ ꯑꯗꯨꯝ

ꯀꯩꯅꯣꯗꯣ ꯍꯣꯏ ꯀꯩꯅꯣ ꯑꯗꯨꯒꯤꯗꯣ ꯆꯥꯝꯉꯥꯒꯤ ꯑꯗꯨꯝ ꯌꯦꯡꯂꯒ ꯑꯗꯨꯝ ꯆꯥꯝꯉꯥꯒꯤ ꯑꯗꯨꯝ ꯄꯤꯕꯤꯔꯣ ꯑꯗꯨꯝ ꯇꯣꯉꯥꯟ ꯇꯣꯉꯥꯟꯅ ꯑꯃꯅ ꯆꯍꯨꯝꯒꯤ ꯑꯣꯏꯍꯜꯂꯣ ꯑꯃꯅ ꯆꯅꯤꯒꯤ ꯑꯣꯏꯍꯜꯂꯣ ꯑꯗꯨꯃꯥꯏ ꯇꯧꯔꯁꯤ ꯍꯣꯏ ꯍꯣꯏ ꯌꯣꯝꯕꯤꯔꯣꯅꯦ ꯍꯣꯏ ꯍꯣꯏ ꯍꯣꯏ ꯉꯥꯏꯖꯒꯦ ꯍꯣꯏ ꯀꯌꯥ ꯇꯥꯔꯒꯦ ꯃꯃꯟꯗꯨꯁꯨ ꯑꯗꯨꯝ ꯍꯥꯏꯕꯤꯔꯣ ꯑꯩ ꯄꯩꯁꯥ ꯂꯧꯊꯣꯛꯆꯔꯛꯑꯒꯦ

ꯀꯩꯅꯣ ꯑꯗꯣ ꯀꯩꯅꯣ ꯂꯤꯁꯤꯡ ꯇꯥꯅꯉꯥꯏꯅꯦ ꯀꯩꯅꯣꯗꯣ ꯆꯥꯝꯃ ꯌꯥꯡꯈꯩꯗꯨꯒꯤ ꯎ ꯃꯣꯔꯣꯛ ꯍꯥꯞꯄꯤꯔꯛꯑꯣ ꯃꯣꯔꯣꯛꯁꯦ ꯑꯗꯨꯝ ꯍꯥꯞꯄꯤꯔꯛꯑꯣ ꯁꯤꯒꯤ ꯃꯛꯀꯤꯁꯦ ꯆꯥꯝ ꯌꯥꯡꯈꯩꯅꯤ ꯁꯤ ꯃꯛꯀꯤꯁꯦ ꯑꯗꯨꯝ ꯄꯤꯕꯤꯔꯛꯑꯣ ꯍꯣꯏ ꯍꯣꯏ ꯍꯣꯏ ꯑꯗꯨꯗꯤ ꯌꯥꯝ ꯅꯨꯡꯉꯥꯏꯔꯦ ꯑꯗꯨꯗꯤ ꯑꯃꯨꯛ ꯌꯧꯈ꯭ꯔꯒꯦ